ꯑꯩꯍꯥꯛꯀꯤ ꯂꯥꯏꯔꯤꯛ ꯄꯧꯅꯥ ꯕꯖꯥꯔꯗ ꯂꯩꯕ ꯕꯨꯛ ꯁ꯭ꯇꯣꯔꯁꯤꯡꯗꯨꯗꯒꯤ ꯂꯩ ꯁꯦꯀꯦꯟ ꯍꯦꯟꯒꯤ ꯂꯥꯏꯔꯤꯛꯁꯦ ꯑꯩ ꯑꯗꯨꯋꯥꯏꯗ ꯑꯗꯨꯝ ꯃꯔꯥꯡ ꯀꯥꯏꯅ ꯐꯪꯏ ꯍꯥꯟꯅ ꯇꯝꯂꯝꯕ ꯁꯥꯇ꯭ꯔꯁꯤꯡꯅ ꯁꯤꯖꯤꯟꯅꯔꯣꯏꯗꯕ ꯂꯥꯏꯔꯤꯛꯁꯤꯡ ꯑꯗꯨꯕꯨ ꯁꯦꯀꯦꯜ ꯍꯦꯟ ꯑꯣꯏꯅ ꯍꯣꯡꯅ ꯊꯥꯗꯣꯛꯏ ꯑꯗꯨꯒꯤ ꯂꯥꯏꯔꯤꯛꯁꯤꯡ ꯑꯗꯨꯕꯨ ꯍꯣꯡꯅ ꯃꯌꯥꯝꯁꯤꯡꯗ ꯑꯃꯨꯛꯀ ꯐꯪꯍꯜꯂꯤ ꯑꯗꯨꯒꯤ ꯂꯥꯏꯔꯤꯛꯁꯤꯡ ꯑꯗꯨ ꯑꯃꯨꯛꯀ ꯑꯩꯈꯣꯏꯅ ꯂꯩꯗꯨꯅ ꯁꯤꯖꯤꯟꯅꯕ ꯌꯥꯏ